ꯐꯦꯕ꯭ꯋꯥꯔꯤꯗ ꯊꯥꯔꯒ ꯑꯗꯨ ꯆꯨꯖꯥꯛꯀꯨꯝꯕ ꯊꯕꯤ ꯃꯥꯏꯔꯦꯟ ꯀꯔꯤ ꯀꯔꯤꯅꯣ ꯑꯗꯨꯝ ꯏꯪꯈꯣꯜꯗ ꯊꯥꯔꯒ

ꯖꯨꯟ ꯖꯨꯂꯥꯏꯗ ꯑꯗꯨꯝ ꯆꯥꯕ ꯌꯥꯏ ꯑꯗꯨ ꯋꯤꯟꯇꯔ ꯃꯇꯝꯗꯗꯤ ꯀꯣꯕꯤꯒꯨꯝꯕ ꯍꯪꯒꯥꯝꯒꯨꯝꯕ ꯑꯗꯨꯝ ꯊꯥꯔꯒ ꯏꯪꯈꯣꯜꯗ ꯐꯖꯅ ꯁꯦꯝꯂꯒ ꯑꯗꯨꯝ ꯃꯁꯥ ꯃꯁꯥꯒꯤ ꯊꯥꯔꯒ ꯆꯥꯕꯅꯤ ꯃꯁꯥ ꯃꯁꯥꯒꯤ ꯑꯗꯨꯝ ꯆꯥꯏ